ꯑꯩꯈꯣꯏꯅ ꯃꯣꯕꯥꯏꯜ ꯒꯦꯃꯤꯡ ꯍꯦꯟꯒꯠꯂꯛꯄ ꯑꯁꯤꯅ ꯃꯁꯤꯒꯤ ꯑꯄꯨꯟꯕ ꯏꯟꯗꯁꯇ꯭ꯔꯤ ꯑꯁꯤꯗ ꯏꯊꯤꯜ ꯍꯥꯏꯕꯗꯤ ꯑꯩꯈꯣꯏꯅ ꯃꯁꯤꯒꯤ ꯍꯧꯖꯤꯛ ꯑꯦꯟꯗ꯭ꯔꯣꯏꯠ ꯑꯌꯥꯝꯕ ꯃꯣꯕꯥꯏꯜꯗ ꯁꯥꯟꯅꯕ ꯑꯁꯤꯅ ꯑꯩꯈꯣꯏꯒꯤ ꯆꯨꯝꯅ ꯐꯤꯜꯗ ꯑꯉꯥꯡꯁꯤꯡ ꯑꯃꯗꯤ ꯃꯌꯥꯝꯁꯤ ꯁꯥꯟꯅ ꯈꯣꯠꯅꯕꯒꯤ ꯂꯝꯗ ꯋꯥꯠꯂꯛꯄ ꯋꯥꯠꯁꯤꯜꯂꯛꯄ ꯑꯗꯨꯗꯒꯤ ꯑꯩꯈꯣꯏꯒꯤ ꯍꯛꯆꯥꯡꯒꯤ ꯐꯤꯕꯝ ꯐꯔꯛꯇꯕ ꯆꯨꯝꯅ ꯑꯩꯈꯣꯏꯒꯤ ꯒꯦꯝꯃꯤꯡ ꯃꯣꯕꯥꯏꯜ ꯑꯦꯟꯗ꯭ꯔꯣꯏꯠ ꯐꯣꯟ ꯄꯥꯏꯔꯒ ꯃꯁꯤꯅ ꯑꯉꯥꯡꯁꯤꯡꯒꯤ ꯑꯣꯏꯔꯤꯕ ꯃꯤꯠ ꯁꯣꯛꯂꯛꯄ ꯑꯗꯨꯗꯒꯤ ꯃꯁꯥ ꯃꯎꯗ ꯐꯤꯖꯤꯀꯦꯜ ꯃꯥꯒꯤ ꯐꯤꯖꯤꯛ ꯐꯔꯛꯇꯕ ꯑꯗꯨꯗꯒꯤ ꯃꯁꯥ ꯆꯥꯎꯈꯠꯂꯛꯄ ꯑꯁꯤꯒꯨꯝꯕꯁꯤ ꯌꯥꯝ ꯍꯦꯟꯒꯠꯂꯤ ꯑꯁꯤ ꯑꯁꯤ ꯑꯣꯏꯅ ꯑꯩꯒꯤ ꯃꯣꯠ ꯑꯣꯏꯅꯗꯤ ꯑꯩ ꯁꯤ ꯁꯨꯃꯥꯏꯟ ꯁꯨꯝ ꯑꯩ ꯍꯥꯏꯖꯅꯤꯡꯏ